ꯅꯥꯏꯟꯇꯤꯟ ꯖꯟꯋꯥꯔꯤ ꯇ꯭ꯋꯦꯟꯇꯤ ꯇꯨꯌꯦꯜꯞ ꯇ꯭ꯋꯦꯟꯇꯤ ꯐꯦꯕꯋꯥꯔꯤ ꯅꯥꯏꯟꯇꯤꯟ ꯑꯦꯠꯇꯤ ꯁꯤꯛꯁ ꯇ꯭ꯋꯦꯟꯇꯤ ꯋꯥꯟ ꯃꯥꯔꯁ ꯅꯥꯏꯟꯇꯤꯟ ꯅꯥꯏꯟꯇꯤ ꯅꯥꯏꯟ ꯇ꯭ꯋꯦꯟꯇꯤ ꯇꯨ ꯑꯣꯛꯇꯣꯕꯔ ꯇ꯭ꯋꯦꯟꯇꯤ ꯐꯤꯞꯇꯤꯟ ꯇ꯭ꯋꯦꯟꯇꯤ ꯅꯥꯏꯟ ꯁꯦꯞꯇꯦꯝꯕꯔ ꯇ꯭ꯋꯦꯟꯇꯤ ꯇꯨꯌꯦꯜꯞ